ꯍꯟꯗꯛꯀꯤ ꯇꯨꯝꯐꯝ ꯕꯦꯗꯇꯣ ꯁꯦꯝꯕꯗꯣ ꯀ꯭ꯋꯥꯂꯤꯇꯤꯁꯨ ꯌꯥꯗ꯭ꯔꯦ ꯋꯥꯈꯟ ꯅꯨꯡꯉꯥꯏꯇꯦ ꯇꯨꯝꯕꯁꯨ ꯅꯨꯡꯉꯥꯏꯇ꯭ꯔꯦ ꯄꯩꯁꯥꯁꯨ ꯌꯥꯝ ꯇꯥꯡꯅ ꯂꯧꯔꯦ ꯂꯤꯁꯤꯡ ꯇꯔꯥ ꯄꯤꯔ ꯂꯧꯕꯅꯦ ꯀ꯭ꯋꯥꯂꯤꯇꯤ ꯌꯥꯗꯕꯒꯤꯗꯃꯛꯇ ꯇꯨꯝꯕꯁꯨ ꯀꯝꯐꯣꯔꯇꯦꯕꯜ ꯑꯣꯏꯔꯛꯇ꯭ꯔꯦ